ꯑꯩꯅ ꯉꯁꯤꯗꯒꯤ ꯆꯍꯤ ꯑꯃꯃꯨꯛꯀꯤ ꯃꯃꯥꯡꯗ ꯕꯖꯥꯔ ꯊꯣꯛꯄꯗ ꯑꯉꯥꯡ ꯑꯃ ꯑꯦꯛꯁꯤꯗꯦꯟ ꯊꯣꯛꯑꯦ ꯑꯉꯥꯡ ꯑꯗꯣ ꯍꯧꯒꯠꯄ ꯉꯝꯗ꯭ꯔꯦ ꯑꯗꯨꯗ ꯑꯩꯅ ꯆꯤꯡꯈꯠꯂꯒ ꯍꯣꯁꯄꯤꯇꯥꯜꯗ ꯄꯨꯗꯨꯅ ꯄꯨꯔꯒ ꯑꯩ ꯂꯥꯏꯌꯦꯡꯕꯤꯔꯦ ꯂꯥꯏꯌꯦꯡꯕꯤꯔꯦ ꯍꯥꯏꯕꯗꯤ ꯑꯩꯅ ꯄꯨꯈꯠꯂꯒ ꯑꯉꯥꯡ ꯑꯗꯨ ꯍꯣꯁꯄꯤꯇꯥꯜꯗ ꯊꯝꯕꯤꯔꯝꯃꯦ ꯑꯗꯨꯒꯤ ꯃꯇꯨꯡꯗ ꯑꯉꯥꯡ ꯑꯗꯣ ꯍꯧꯒꯠꯄ ꯉꯝꯗꯅ ꯂꯩꯕꯗꯨꯗ ꯃꯌꯥꯝꯁꯦ ꯂꯣꯏꯅ ꯑꯣꯝꯁꯤꯟꯅꯔꯒ ꯂꯩꯕꯅꯤ ꯑꯗꯨꯗ ꯑꯉꯥꯡ ꯑꯁꯦ ꯄꯨꯈꯠꯇ꯭ꯔꯤꯉꯩ ꯃꯃꯥꯡꯗ ꯃꯣꯏ ꯃꯁꯦꯟ ꯑꯦꯛꯁꯤꯗꯦꯜ ꯇꯧꯕꯒꯤ ꯋꯥꯔꯤ ꯁꯥꯟꯅꯔꯒ ꯂꯩꯕꯅꯤ ꯑꯗꯨꯗ ꯋꯥꯔꯤ ꯁꯥꯟꯅꯕꯗꯨꯗ ꯑꯩꯅ ꯍꯥꯏ ꯃꯌꯥꯝꯗ ꯋꯥꯔꯤ ꯁꯥꯟꯅꯔꯒ ꯂꯩꯕꯒꯤ ꯃꯇꯝ ꯅꯠꯇꯦ ꯑꯉꯥꯡ ꯑꯁꯦ ꯍꯣꯁꯄꯤꯇꯥꯜꯗ ꯍꯥꯟꯅ ꯄꯨꯁꯦꯅ ꯑꯩꯅ ꯍꯥꯏ ꯑꯗꯨꯗꯒꯤ ꯑꯉꯥꯡ ꯑꯁꯦ ꯑꯩꯅ ꯍꯣꯁꯄꯇꯥꯜꯗ ꯄꯨꯔꯒ ꯍꯣꯁꯄꯤꯇꯥꯜꯗ ꯊꯃꯝꯃꯦ ꯑꯗꯨꯒꯤ ꯃꯇꯨꯡꯗ ꯑꯩꯅ ꯑꯃꯨꯛ ꯊꯣꯛꯂꯛꯄꯗ ꯑꯉꯥꯡ ꯑꯃ ꯏꯁꯤꯡꯗ ꯏꯔꯥꯛꯅꯔꯒ ꯂꯩꯔꯝꯕ ꯏꯁꯤꯡꯗ ꯏꯔꯥꯛꯅꯔꯒ ꯂꯩꯕꯁꯤꯗ ꯑꯩꯅ ꯃꯤ ꯑꯇꯣꯞꯄꯁꯨ ꯑꯝꯇ ꯂꯩꯇꯦ ꯑꯉꯥꯡꯁꯤꯅ ꯌꯥꯝꯅ ꯀꯟꯅ ꯀꯞꯄꯒ ꯂꯩꯔꯝꯃꯦ ꯑꯗꯨꯗ ꯀꯞꯄꯒ ꯏꯔꯣꯏꯔꯒ ꯏꯔꯣꯏꯕꯁꯨ ꯉꯝꯗꯅ ꯏꯁꯤꯡꯗꯨꯗ ꯃꯈꯨꯠꯇꯣ ꯍꯥꯏꯔꯒ ꯂꯩꯕꯗꯨꯗ ꯀꯅꯥꯝꯇꯁꯨ ꯆꯣꯡꯗꯗꯦ ꯑꯗꯨꯗꯒꯤ ꯑꯩꯁꯨ ꯏꯔꯣꯏꯕ ꯍꯩ ꯍꯩꯕꯗꯤ ꯅꯠꯇꯦ ꯑꯗꯨꯒ ꯑꯉꯥꯡ ꯑꯁꯤ ꯆꯣꯡꯗꯔꯒ ꯀꯜꯂꯦ ꯑꯗꯣ ꯑꯉꯥꯡ ꯑꯁꯤ ꯀꯜꯂꯒ ꯀꯥꯈꯠꯂꯛꯀꯦ ꯇꯧꯕꯗ ꯑꯩꯁꯨ ꯏꯁꯤꯡ ꯑꯗꯨꯗ ꯏꯁꯤꯡꯗꯣ ꯌꯥꯝꯅ ꯂꯨꯔꯝꯕꯗꯒꯤ ꯑꯩꯁꯨ ꯏꯕꯥꯅꯤꯃꯛ ꯏꯔꯥꯛꯅꯗꯣꯏ ꯇꯧꯋꯤ ꯏꯔꯥꯛꯅꯔꯒ ꯏꯕꯥꯅꯤꯃꯛ ꯑꯃꯨꯛ ꯄꯨꯜꯂꯞ ꯏꯁꯤꯡꯗ ꯂꯩꯔꯦ ꯑꯗꯨꯗꯒꯤ ꯑꯍꯟ ꯑꯃ ꯀꯨꯝꯊꯔꯛꯑꯒ ꯏꯕꯥꯅꯤ ꯑꯃꯨꯛ ꯄꯨꯜꯂꯞ ꯂꯧꯈꯠꯂꯒ ꯊꯃꯝꯃꯦ ꯑꯗꯨꯒꯤ ꯃꯃꯥꯡꯒꯤ ꯑꯗꯨꯝꯕ ꯋꯥꯔꯤ ꯈꯔ ꯂꯩ ꯑꯗꯨꯝ ꯅꯨꯡꯉꯥꯏ ꯅꯨꯡꯉꯥꯏꯕ